ꯍꯜꯂꯣ ꯑꯣ ꯑꯣ ꯎꯝ ꯑꯥ ꯁꯦꯝꯄꯜꯗꯨꯁꯨ ꯂꯩꯌꯦ ꯑꯗꯣ ꯗꯤꯖꯥꯏꯟꯗꯣ ꯁꯤꯝꯄꯜꯗꯁꯨ ꯂꯩꯌꯦ ꯑꯗꯨ ꯇꯥꯡꯅ ꯀꯔꯤ ꯀꯔꯥ ꯊꯥꯏꯅ ꯃꯥꯒꯤ ꯐꯤꯁꯨ ꯐꯩꯌꯦꯕ ꯑꯗꯨꯒ ꯑꯗꯨꯒꯤ ꯇ꯭ꯋꯦꯟꯇꯤ ꯄꯥꯔꯁꯦꯟꯁꯦ ꯅꯤꯄꯥꯜꯅ ꯇꯥꯕꯤꯔꯒꯦ ꯑꯗꯨꯒ ꯑꯐ ꯑꯐꯕ ꯂꯩꯌꯦ ꯃꯆꯨ ꯃꯆꯨ ꯕ꯭ꯔꯥꯎꯟ ꯒꯨꯝꯕ ꯕ꯭ꯂꯦꯛꯀꯨꯝꯕ ꯔꯦꯠꯀꯨꯝꯕ ꯑꯗꯨꯝ ꯑꯐ ꯑꯐꯕ ꯂꯩꯌꯦ ꯑꯥ ꯑꯥ ꯅꯨꯄꯤꯒ ꯅꯨꯄꯥꯒꯤ ꯑꯗꯣ ꯗꯤꯁꯀꯥꯎꯟꯗ ꯑꯅꯤꯃꯛ ꯂꯩꯒꯅꯤ

ꯑꯪ ꯑꯗꯨ ꯃꯣꯏꯒꯤ ꯃꯃꯜꯁꯦ ꯗꯤꯖꯥꯏꯟꯒꯤ ꯃꯇꯨꯡ ꯏꯜꯂꯦ ꯗꯤꯖꯥꯏꯟꯒꯤ ꯃꯇꯨꯡ ꯏꯜꯂꯦꯕꯀꯣ ꯑꯪ ꯑꯧ ꯑꯥ ꯌꯥꯎꯋꯦ ꯑꯗꯨ ꯑꯗꯨꯒꯨꯝꯕꯁꯨ ꯌꯥꯎꯋꯦ ꯎꯝ ꯄ꯭ꯔꯥꯏꯁꯦ ꯑꯗꯨꯝ ꯇ꯭ꯋꯦꯟꯇꯤ ꯇ꯭ꯋꯦꯟꯇꯤ ꯄꯥꯔꯁꯦꯟꯒꯨꯝꯕ ꯊꯥꯔꯇꯤ ꯄꯥꯔꯁꯦꯟꯒꯨꯝꯕ ꯑꯗꯨꯝ ꯇꯥꯕꯤꯔꯒꯦ ꯌꯥꯎꯔꯗꯤꯀꯣ